ꯄꯥꯎꯗ ꯎꯠꯂꯤꯕ ꯋꯥꯐꯝꯁꯤꯡ ꯑꯃꯁꯨꯡ ꯇꯁꯦꯡꯅ ꯊꯣꯛꯈꯤꯕ ꯋꯥꯐꯝꯁꯤꯡ ꯑꯁꯤꯒꯤ ꯃꯔꯛꯇ ꯈꯦꯠꯅꯕ ꯂꯩ ꯑꯩꯅ ꯈꯪꯉꯛꯄ ꯃꯇꯝꯗ ꯑꯩꯈꯣꯏ ꯏꯌꯥꯝꯕꯁꯤꯡ ꯑꯃ ꯇꯝꯊꯤꯅ ꯍꯥꯠꯄꯤꯈ꯭ꯔꯕ ꯃꯇꯨꯡꯗ ꯍꯥꯏꯔꯤꯕ ꯃꯤꯍꯥꯠ ꯑꯗꯨꯒꯤ ꯄ꯭ꯔꯨꯞ ꯏꯕꯤꯗꯦꯟꯁ ꯐꯪꯉꯕ ꯃꯇꯨꯡꯗ ꯂꯩꯉꯥꯛꯅ ꯋꯥꯌꯦꯜ ꯕꯤꯆꯥꯔ ꯇꯧꯗꯕꯤꯗ ꯄꯩꯁꯥꯅ ꯂꯩꯕ ꯌꯥꯔꯦ ꯃꯇꯥꯒꯨꯝ ꯂꯩꯁꯤꯜꯂꯒ ꯅꯝꯁꯤꯟꯕꯤꯈꯤ ꯍꯥꯏꯔꯤꯕ ꯃꯇꯝ ꯑꯗꯨꯗ ꯂꯩꯈꯤꯗ꯭ꯔꯕ ꯏꯃꯨꯡ ꯑꯗꯨꯒꯤ ꯁꯥꯐꯨ ꯀꯌꯥ ꯎꯈꯤ ꯍꯥꯏꯗꯤ ꯑꯆꯨꯝꯕꯕꯨ ꯄꯨꯊꯣꯛꯅꯉꯥꯏꯒꯤꯗꯃꯛꯇ ꯃꯣꯏꯅ ꯄ꯭ꯔꯦꯁꯀꯤ ꯈꯨꯠꯊꯥꯡꯗ ꯆꯠꯇꯨꯅ ꯑꯗꯨꯃꯛ ꯍꯣꯠꯅꯒꯤ ꯃꯇꯝ ꯑꯗꯨꯗꯁꯨ ꯑꯁꯦꯡꯕ ꯑꯗꯨ ꯈꯪꯅ ꯈꯪꯅ ꯍꯥꯏꯗꯣꯔꯛꯄꯤꯈꯤꯗꯦ ꯍꯥꯏꯔꯤꯕ ꯃꯔꯝꯁꯤꯡ ꯑꯁꯤꯅ ꯏꯃꯨꯡ ꯑꯗꯨꯗ ꯑꯋꯥꯕ ꯀꯌꯥ ꯑꯣꯏꯈꯤ ꯍꯥꯏꯗꯤ ꯇꯥꯕꯗꯁꯨ ꯌꯥꯝ ꯅꯨꯡꯉꯥꯏꯇꯦ ꯑꯩꯈꯣꯏꯅꯁꯨ ꯍꯥꯏꯗꯤ ꯈꯪꯉꯕ ꯃꯇꯨꯡꯗ ꯃꯣꯏꯅ ꯃꯔꯥꯜ ꯂꯩꯇꯦ ꯍꯥꯏꯅ ꯀꯨꯞꯁꯤꯟꯈꯤꯕ ꯑꯗꯨ ꯌꯥꯝ ꯅꯨꯡꯉꯥꯏꯖꯗꯦ ꯁꯨꯒꯨꯝꯕ ꯑꯁꯤ ꯊꯣꯛꯇꯅꯕ ꯂꯩꯉꯥꯛꯅ ꯋꯥꯌꯦꯜ ꯕꯤꯆꯥꯔ ꯑꯐꯕ ꯇꯧꯍꯟꯅꯤꯡꯉꯤ ꯍꯥꯏꯅ ꯐꯣꯡꯗꯣꯛꯆꯔꯤ